ꯍꯧꯖꯤꯛ ꯑꯣꯏꯔꯤꯕ ꯃꯤꯑꯣꯏꯕ ꯀꯥꯡꯂꯨꯞ ꯑꯁꯤꯗ ꯑꯦꯠꯚꯔꯇꯤꯁ ꯑꯁꯤꯅ ꯌꯥꯎꯗ꯭ꯔꯕꯗꯤ ꯊꯕꯛ ꯈꯨꯗꯤꯡꯃꯛ ꯃꯥꯏ ꯄꯥꯛꯄ ꯉꯝꯗ꯭ꯔꯦ ꯍꯥꯏꯕ ꯌꯥꯔꯦ ꯑꯦꯠꯚꯔꯇꯤꯁ ꯌꯥꯎꯗ꯭ꯔꯕꯗꯤ ꯃꯤ ꯃꯤꯌꯥꯝꯅꯁꯨ ꯄꯥꯝꯕ ꯋꯥꯠꯂꯦ ꯑꯦꯠꯚꯔꯇꯤꯁ ꯌꯥꯝꯅ ꯃꯔꯨꯑꯣꯏꯕ ꯑꯣꯏꯅ ꯈꯟꯖꯜꯂꯛꯑꯦ ꯑꯩꯅꯁꯨ ꯌꯥꯝꯅ ꯄꯥꯝꯖꯕ ꯑꯦꯠꯚꯔꯇꯤꯁ ꯑꯃꯗꯤ ꯂꯩꯖꯩ ꯃꯗꯨꯗꯤ ꯁ꯭ꯀꯨꯜꯒꯤ ꯑꯦꯠꯚꯔꯇꯤꯁ ꯑꯁꯤ ꯌꯥꯝꯅ ꯃꯔꯨꯑꯣꯏꯕ ꯄꯨꯟꯁꯤ ꯂꯦꯞꯄ ꯌꯥꯕ ꯑꯦꯠꯚꯔꯇꯤꯁ ꯑꯃ ꯑꯣꯏꯅ ꯄꯥꯝꯃꯤ ꯑꯃꯁꯨꯡ ꯃꯁꯤ ꯇꯧꯗꯕ ꯌꯥꯗ꯭ꯔꯕ ꯃꯤꯑꯣꯏꯕ ꯏꯇꯤꯍꯥꯁ ꯑꯁꯤꯗ ꯂꯥꯛꯂꯕ ꯂꯥꯛꯂꯤꯕ ꯌꯥꯝꯅ ꯐꯕ ꯄꯣꯠꯁꯛ ꯑꯃꯅꯤ